ꯖꯣꯒꯥ ꯁꯥꯟꯅꯕ ꯑꯁꯤ ꯑꯩꯈꯣꯏ ꯁꯥꯖꯦꯜ ꯑꯃꯅꯤ ꯍꯥꯏꯅ ꯑꯩꯅ ꯑꯗꯨꯝ ꯈꯟꯖꯩ ꯑꯗꯨꯕꯨ ꯃꯁꯤ ꯁꯥꯖꯦꯜꯗꯒꯤ ꯍꯦꯟꯅ ꯑꯇꯣꯞꯄ ꯑꯀꯨꯞꯄ ꯀꯔꯤ ꯂꯩꯕꯅꯣ ꯍꯥꯏꯕꯗꯨꯗꯤ ꯑꯩ ꯈꯪꯖꯗ꯭ꯔꯦ